ꯑꯩꯈꯣꯏꯅ ꯋꯥꯊꯣꯛ ꯂꯥꯟꯊꯣꯛ ꯇꯧꯕ ꯃꯇꯝꯗ ꯑꯍꯥꯟꯕꯗ ꯂꯩꯀꯥꯏꯗ ꯏꯃꯨꯡ ꯑꯃ ꯈꯠꯅꯕ ꯃꯇꯝꯗ ꯑꯦꯅꯤ ꯄꯣꯕ꯭ꯂꯦꯝ ꯑꯃ ꯏꯃꯨꯡꯗꯨꯒꯤ ꯑꯇꯣꯞꯄ ꯏꯃꯨꯡ ꯑꯃꯒ ꯄꯣꯕ꯭ꯂꯦꯝ ꯑꯃ ꯂꯩ ꯃꯇꯝꯗ ꯌꯥꯔꯤꯃꯈꯩꯏ ꯑꯩꯈꯣꯏ ꯏꯃꯨꯡ ꯃꯅꯨꯡ ꯑꯃꯅꯤꯅ ꯂꯣꯏꯁꯤꯟꯅꯕ ꯍꯣꯠꯅꯩ ꯃꯗꯨꯗ ꯏꯃꯨꯡꯗꯣ ꯑꯗꯨ ꯎꯇ꯭ꯔꯩ ꯄꯥꯇ꯭ꯔꯩ ꯀꯩꯀꯩ ꯍꯥꯏꯕꯗꯤ ꯂꯩꯗꯤ ꯃꯔꯩ ꯃꯔꯥꯡ ꯁꯨꯝ ꯌꯦꯠꯅꯔꯀꯄꯒꯤ ꯂꯩꯔꯗꯤ ꯑꯩꯈꯣꯏꯁꯦ ꯍꯥꯏꯕꯗꯤ ꯂꯩꯀꯥꯏ ꯃꯈꯣꯏꯅ ꯑꯗꯨꯗ ꯇꯧꯏ ꯂꯩꯀꯥꯏꯒꯤ ꯑꯣꯏꯅ ꯇꯧꯔꯛꯄꯁꯤꯗ ꯑꯩꯈꯣꯏꯗꯤ ꯂꯩꯀꯥꯏꯁꯤꯗ ꯌꯥꯔꯤꯃꯈꯩꯏ ꯑꯩꯈꯣꯏꯁꯦ ꯉꯝꯅꯉꯥꯏ ꯈꯠꯅꯕꯁꯤ ꯀꯔꯤ ꯃꯔꯝꯒꯤ ꯈꯠꯅꯔꯤꯅꯣ ꯈꯣꯠꯅꯔꯤꯅꯣ ꯐꯖꯟꯅ ꯑꯗꯨꯝ ꯑꯦꯛꯁꯄ꯭ꯂꯦꯟ ꯇꯧꯔꯒ ꯑꯗꯨꯝ ꯐꯖꯟꯅ ꯑꯗꯨꯝ ꯋꯥꯁꯤ ꯉꯥꯡꯅꯕ ꯌꯥꯕ ꯉꯥꯡꯅꯔꯦ ꯑꯗꯨꯗ ꯂꯣꯏꯁꯤꯟꯕ ꯉꯝꯅꯉꯥꯏꯒꯤ ꯆꯥꯎꯅ ꯊꯣꯛꯑꯗꯤ ꯍꯥꯏꯕꯗꯤ ꯃꯤꯅꯁꯨ ꯍꯦꯛ ꯋꯥꯈꯟꯗꯣ ꯂꯥꯟꯅ ꯈꯟꯗꯅꯉꯥꯏꯒꯤ ꯑꯩꯈꯣꯏꯁꯦ ꯌꯥꯝꯅ ꯈꯠꯅꯕ ꯃꯇꯝꯗꯀꯣ ꯌꯥꯝꯅ ꯍꯥꯏꯕꯗꯤ ꯇꯧꯏ ꯂꯣꯏꯁꯤꯟꯕ ꯉꯝꯅꯕ ꯇꯧꯏ ꯃꯗꯨꯗꯐꯥꯎ ꯉꯝꯗ꯭ꯔꯕ ꯑꯩꯈꯣꯏꯁꯦ ꯄꯟꯆꯥꯌꯠ ꯂꯦꯕꯦꯜꯗ ꯂꯥꯛꯑꯅꯦꯕ ꯍꯥꯏꯕꯗꯤ ꯃꯦꯝꯕꯣꯔ ꯄ꯭ꯔꯗꯥꯟ ꯀꯩꯀꯩ ꯌꯥꯎꯔꯒ ꯑꯩꯈꯣꯏꯁꯦ ꯈꯠꯅꯕꯁꯦ ꯃꯇꯧ ꯀꯃꯥꯏꯅ ꯈꯠꯅꯔꯤꯅꯣ ꯈꯣꯠꯅꯔꯤꯅꯣ ꯅꯣꯏ ꯈꯠꯅꯕꯁꯤ ꯁꯨꯃꯥꯏꯅ ꯇꯧꯔꯒ ꯈꯠꯅꯕꯗ ꯅꯨꯡꯁꯤ ꯆꯥꯅꯅ ꯂꯩꯃꯤꯟꯅꯔꯣ ꯈꯣꯠꯅꯕ ꯂꯣꯏꯃꯛ ꯀꯥꯏꯅꯩ ꯈꯣꯠꯅꯩ ꯈꯠꯅꯍꯟꯒꯅꯨ ꯈꯣꯠꯅꯈꯟꯒꯅꯨ ꯁꯨꯃꯥꯏ ꯇꯧꯔ ꯅꯣꯏꯁꯤ ꯁꯨꯃꯥꯏ ꯇꯧꯔꯁꯤ ꯅꯣꯏ ꯑꯉꯥꯡ ꯑꯣꯏꯕ ꯋꯥꯈꯟ ꯐꯥꯊꯕ ꯉꯝꯗꯕꯩꯅꯤ ꯈꯣꯠꯇꯕꯩ ꯃꯌꯥꯝꯅ ꯑꯦꯠꯚꯥꯏꯁ ꯃꯌꯥꯝ ꯑꯃ ꯄꯤꯔꯦ ꯑꯗꯨꯗ ꯁꯨꯝ ꯁꯨꯝ ꯁꯨꯝ ꯈꯠꯅꯕꯁꯤ ꯁꯨꯝ ꯍꯥꯏꯗꯤ ꯃꯔꯩꯁꯤ ꯁꯨꯝ ꯌꯦꯠꯅꯗꯅ ꯑꯗꯨꯗ ꯁꯨꯝ ꯌꯥꯅꯔꯛꯇ꯭ꯔꯕ ꯌꯥꯅꯔꯛꯇ꯭ꯔꯕ ꯌꯥꯅꯔꯛꯇ꯭ꯔꯕ ꯃꯇꯝꯁꯤꯗ ꯑꯩꯈꯣꯏꯅ ꯍꯥꯏꯗꯤ ꯑꯩꯈꯣꯏ ꯀꯦꯟꯗ꯭ꯔꯗꯨꯒꯤ ꯑꯦꯃꯦꯂꯦꯗꯨ ꯐꯥꯎ ꯈꯪꯉꯕ ꯋꯥꯁꯦ ꯀꯔꯤꯗ ꯂꯣꯏꯁꯤꯟꯁꯤꯒꯦ ꯀꯗꯥꯏꯗ ꯂꯣꯏꯁꯤꯟꯁꯦ ꯋꯥꯁꯦ ꯄꯥꯛ ꯆꯥꯎꯅ ꯆꯠꯈꯤꯒꯤꯗꯩ ꯃꯍꯨꯠꯄꯨꯗꯤ ꯍꯥꯏꯗꯤ ꯋꯥꯁꯤ ꯃꯤ ꯃꯌꯥꯝ ꯑꯃ ꯑꯣꯔ ꯈꯪꯉꯦ ꯇꯧ ꯈꯪꯉꯗꯣꯏ ꯁꯔꯨꯛꯄꯨꯗꯤ ꯍꯥꯏꯗꯤ ꯂꯣꯏꯁꯟꯅꯉꯥꯏꯒꯤ ꯈꯣꯠꯅꯉꯥꯏ ꯑꯦꯃꯦꯂꯦꯗꯨꯒ ꯐꯖꯅ ꯍꯥꯏꯅꯗꯅ ꯈꯣꯠꯅꯗꯅ ꯐꯖꯅ ꯇꯧꯋꯦ ꯌꯥꯝ ꯉꯜꯂꯤꯉꯩ ꯃꯇꯝꯗꯗꯤ ꯍꯥꯏꯗꯤ

ꯑꯩꯈꯣꯏ ꯈꯠꯅꯕꯁꯤ ꯋꯥꯌꯦꯟ ꯃꯇꯝꯁꯤꯗ ꯑꯄꯦꯟ ꯄꯦꯟꯗꯗꯣ ꯑꯦ ꯑꯗꯨ ꯇꯧꯔꯗꯤ ꯅꯨꯡꯉꯥꯏꯇꯦ ꯈꯣꯠꯇꯦ ꯅꯪꯅꯁꯨ ꯄꯦꯟꯕ ꯄꯦꯟꯗꯕ ꯍꯥꯏꯕꯁꯤ ꯈꯔ ꯊꯥꯗꯣꯛꯅꯕꯗꯤ ꯃꯊꯧ ꯇꯥꯏꯅ ꯍꯥꯏꯕꯗꯤ ꯈꯜꯂꯒ ꯑꯦꯃꯦꯂꯦꯒꯤ ꯂꯦꯕꯦꯜ ꯑꯁꯤꯐꯥꯎꯗ ꯍꯥꯏꯗꯤ ꯈꯠꯅꯕꯁꯤ ꯃꯇꯧ ꯀꯃꯥꯏꯅ ꯂꯣꯏꯁꯤꯟꯁꯤꯒꯦ ꯍꯥꯏꯕꯗꯤ ꯊꯥꯗꯣꯛꯅꯔꯒ ꯌꯥꯁꯤꯟꯅꯔꯒ ꯁꯤꯐꯥꯎꯗ ꯂꯣꯏꯁꯟꯗ꯭ꯔꯗꯤ ꯍꯦꯛ ꯅꯦꯛꯁ ꯏꯁꯇꯦꯞ ꯍꯦꯛ ꯆꯠꯅꯕꯗ ꯄ꯭ꯔꯣꯕ꯭ꯂꯦꯝꯁꯤ ꯀ꯭ꯔꯥꯏꯝꯁꯤ ꯑꯆꯧꯕ ꯑꯃ ꯑꯣꯏꯗꯧꯔꯤ ꯑꯗꯨꯒꯤ ꯁꯔꯨꯛꯄꯨꯗꯤ ꯈꯠꯅꯕꯁꯤ ꯁꯨꯃꯥꯏꯅ ꯇꯧꯔꯒ ꯂꯣꯏꯁꯟꯅꯉꯥꯏꯒꯤ ꯈꯣꯠꯅꯉꯥꯏꯒꯤ ꯕꯦꯠꯁ ꯂꯦꯕꯦꯟꯗ ꯂꯣꯏꯅꯃꯛ ꯍꯣꯠꯅꯩꯑꯕ ꯍꯣꯠꯅꯕ ꯃꯇꯝꯁꯤꯗ ꯁꯤꯗꯐꯥꯎꯕ ꯌꯥꯗꯅ ꯁꯨꯝ ꯃꯔꯩ ꯌꯦꯠꯅꯗꯅ ꯂꯩꯕ ꯇꯥꯔꯗꯤ ꯑꯩꯈꯣꯏꯒꯤ ꯂꯥꯁ ꯑꯣꯞꯁꯟꯗ ꯑꯩꯈꯣꯏꯅ ꯈꯟꯕꯗ ꯀꯣꯔꯠꯇ ꯀꯣꯔꯠꯇ ꯀꯣꯔꯠꯇ ꯆꯠꯄ ꯃꯇꯝꯁꯤꯗ ꯀꯣꯔꯠꯁꯤꯗ ꯑꯩꯈꯣꯏꯁꯦ ꯑꯃꯅ ꯍꯤꯌꯥꯔꯤꯡ ꯇꯧꯗꯅ ꯈꯣꯠꯇꯅ ꯁꯨꯃꯥꯏꯅ ꯇꯧꯗꯅ ꯂꯣꯏꯃꯛ ꯀꯣꯔꯠꯁꯤꯗ ꯇꯧꯔꯦ ꯑꯗꯨ ꯑꯍꯥꯟꯕꯒꯤ ꯄ꯭ꯔꯤꯃꯤꯟ ꯀꯣꯔꯠꯁꯤꯗ ꯍꯥꯏꯗꯤ ꯁꯤꯒꯤ ꯄ꯭ꯔꯣꯕ꯭ꯂꯦꯝꯁꯤ ꯁꯣꯜꯞ ꯇꯧꯕꯁꯤ ꯁꯨꯝ ꯉꯝꯁꯤꯜꯂꯛꯇ꯭ꯔꯕ ꯁꯨꯝ ꯉꯝꯁꯤꯜꯂꯛꯇ꯭ꯔꯕ ꯄ꯭ꯔꯤꯃꯤꯟ ꯀꯣꯔꯠꯁꯤ ꯁꯣꯜꯞ ꯇꯧꯕ ꯀꯣꯔꯠꯁꯤꯅ ꯁꯤ ꯇꯧꯕꯅꯦ ꯁꯤ ꯇꯧꯕꯅꯦ ꯍꯥꯏꯕꯁꯦ ꯉꯝꯃꯛꯇ꯭ꯔꯃꯤꯅ ꯍꯥꯏꯗꯤ ꯑꯔꯣꯏꯕꯗ ꯈ꯭ꯋꯥꯏ ꯂꯥꯁ ꯑꯣꯞꯁꯟꯗ ꯀꯗꯥꯏꯗ ꯆꯠꯀꯅꯤ ꯍꯌꯥꯔ ꯀꯣꯔꯠꯇ

ꯂꯩꯕꯒꯤ ꯆꯩꯔꯥꯛꯁꯨ ꯐꯪꯕꯁꯨ ꯀꯌꯥ ꯑꯝ ꯌꯥꯎꯏ ꯑꯗꯨꯕꯨ ꯍꯥꯏꯔꯤꯕ ꯈꯠꯅꯕꯁꯦ ꯃꯇꯧ ꯀꯃꯥꯏꯅ ꯄꯣꯕ꯭ꯂꯦꯝ ꯇꯧꯏ ꯍꯥꯏꯕꯁꯦ ꯑꯩꯅ ꯉꯁꯥꯏꯃꯈꯩ ꯄꯟꯖꯔꯤꯕ ꯋꯥꯍꯩ ꯍꯥꯏꯔꯤꯕꯁꯤꯡꯁꯦ ꯁꯤꯗ ꯈꯠꯅꯕꯁꯤ ꯑꯌꯥꯝꯕ ꯃꯇꯝꯗ ꯈ꯭ꯋꯥꯏꯗꯒꯤ ꯕꯦꯁꯇꯤ ꯂꯩꯀꯥꯏꯗ ꯅꯠꯇ꯭ꯔꯒ ꯄꯟꯆꯥꯌꯠꯇ ꯁꯤꯒꯤ ꯂꯦꯕꯦꯜ ꯐꯥꯎꯕꯗ ꯂꯣꯏꯁꯤꯜꯍꯧꯕꯗꯨꯅ ꯑꯩꯈꯣꯏꯒꯤꯗꯃꯛꯇꯗꯤ ꯈꯠꯅꯕ ꯑꯁꯤ ꯌꯥꯝꯅ ꯂꯥꯏꯕꯛ ꯐꯩ ꯍꯥꯏꯅ ꯑꯩꯒꯤ ꯃꯣꯠꯇꯗꯤ ꯂꯩꯖꯩ ꯑꯗꯨꯕꯨ ꯑꯦ ꯃꯦ ꯂꯦ ꯀꯣꯔꯠ ꯀꯩꯀꯩ ꯇꯧꯔꯛꯄ ꯍꯥꯏꯕꯁꯤꯗꯤ ꯍꯥꯏꯕꯗꯤ ꯀ꯭ꯔꯥꯝꯗꯣ ꯑꯆꯧꯕ ꯑꯃ ꯑꯣꯏꯔꯅꯤ ꯍꯥꯏꯗꯤ ꯑꯗꯨꯗ ꯀꯔꯤꯝ ꯂꯩꯇꯕ ꯈꯤꯇꯪ ꯁꯣꯏꯔꯨꯕꯒꯤꯗꯃꯛꯇ ꯀꯔꯤ ꯆꯩꯔꯥꯛ ꯐꯪꯒꯅꯤ ꯃꯍꯥꯛ ꯑꯗꯨ ꯄꯨꯟꯁꯤ ꯆꯨꯞꯄ ꯑꯗꯨ ꯅꯠꯇ꯭ꯔꯒ ꯆꯍꯤ ꯇꯔꯦꯠ ꯅꯤꯄꯥꯜ ꯖꯦꯜꯗ ꯂꯩꯕꯩ ꯑꯗꯨꯒꯤ ꯆꯩꯔꯥꯛ ꯐꯪꯗꯣꯏ ꯁꯔꯨꯛ ꯐꯖꯅ ꯍꯥꯏꯅ ꯇꯥꯅꯔꯒ ꯑꯗꯨꯒꯤ ꯑꯗꯨ ꯑꯗꯥ ꯍꯥꯏꯔꯒ ꯂꯣꯏꯁꯟꯕꯗꯨꯅ ꯑꯩ ꯃꯣꯠꯇꯗꯤ ꯐꯩ ꯍꯥꯏꯅ ꯈꯜꯂꯤ ꯑꯗꯨꯅ ꯑꯩꯈꯣꯏꯒꯤ ꯏꯔꯩꯀꯥꯏꯗ ꯂꯩꯔꯤꯕ ꯏꯅꯥꯎꯁꯤꯡ ꯍꯧꯒꯠꯂꯛꯏꯕ ꯄꯨꯝꯅꯃꯛꯀꯤ ꯃꯐꯝꯗ ꯑꯩꯅ ꯍꯥꯏꯖꯅꯤꯡꯕꯗꯤ ꯑꯩꯈꯣꯏ ꯄꯨꯜꯂꯞꯁꯦ ꯒ꯭ꯌꯥꯟ ꯇꯥꯃꯤꯟꯅꯔꯦ ꯈꯠꯅꯕꯁꯤ ꯌꯥꯔꯤꯈꯣꯏ ꯆꯥꯎꯊꯣꯛꯇꯉꯥꯏꯒꯤ ꯇꯧꯕꯅ ꯍꯦꯟ ꯐꯩ ꯍꯥꯏꯅ ꯈꯜꯂꯤ